ꯃꯦꯔꯤ ꯑꯩ ꯃꯂꯥꯅꯦ ꯅꯨꯡꯉꯥꯏꯔꯤꯌꯦ ꯅꯪꯗꯤ ꯀꯃꯥꯏ ꯀꯃꯥꯏꯅ ꯇꯧꯔꯤꯒꯦ ꯆꯥꯛꯇꯤ ꯆꯥꯔꯕꯣ ꯑꯩꯁꯨꯅꯦ ꯆꯥꯛ ꯆꯥꯗ꯭ꯔꯤꯌꯦ ꯑꯩꯁꯨ ꯍꯌꯦꯡꯁꯦ ꯍꯥꯏ ꯁꯀꯨꯜꯒꯤ ꯑꯩꯈꯣꯏꯁꯨ ꯑꯩꯈꯣꯏꯃꯥꯅ ꯊꯣꯡꯗꯣꯏꯅꯤ ꯍꯥꯏ ꯁꯀꯨꯜ ꯂꯝꯄꯥꯛꯇꯣ ꯑꯗꯨꯗ ꯐꯨꯠꯕꯣꯜ ꯇꯣꯔꯅꯥꯃꯦꯟ ꯂꯩ ꯍꯥꯏꯕ ꯑꯗꯨꯒꯤ ꯌꯦꯡꯕ ꯆꯠꯂꯨꯁꯤꯔꯥꯅ ꯍꯥꯏꯒꯦ ꯇꯧꯔꯝꯕꯅꯤ ꯍꯌꯦꯡꯁꯦ ꯍꯣꯏ ꯑꯌꯨꯛ ꯅꯨꯃꯤꯗꯥꯡꯋꯥꯏꯔꯝꯒꯤꯗꯣ ꯑꯗꯨꯗ ꯑꯣꯏꯅ ꯆꯠꯂꯁꯦ ꯅꯨꯃꯤꯗꯥꯡꯋꯥꯏꯔꯝꯒꯤꯁꯦ ꯄꯨꯡ ꯑꯅꯤ ꯁ꯭ꯋꯥꯏꯗꯩ ꯍꯧꯅꯤ ꯍꯥꯏꯒꯨꯝ ꯇꯧꯋꯦ ꯅꯪ ꯍꯧꯖꯤꯛꯀꯥꯟꯁꯤꯕꯨ ꯀꯩꯀꯩ ꯀꯩꯅꯣ ꯏꯁꯄꯣꯔꯠꯀ ꯁꯥꯟꯅꯔꯤꯒꯦ ꯍꯧꯖꯤꯛꯀꯥꯟꯁꯤꯕꯨ ꯀꯩꯀꯩ ꯏꯁꯄꯣꯔꯠꯀ ꯁꯥꯟꯅꯔꯤꯒꯦꯕ ꯅꯪꯕꯣ

ꯕꯦꯠꯃꯤꯟꯇꯟ ꯁꯥꯟꯅꯕ ꯆꯠꯁꯤꯔꯣ ꯍꯛꯆꯥꯡ ꯐꯅꯕ ꯍꯣꯏ ꯑꯩꯈꯣꯏ ꯈꯔ ꯍꯧꯅꯔꯒ ꯁꯥꯟꯅꯔꯨꯁꯦ ꯅꯪ ꯀꯩꯅꯣꯗꯣ ꯈꯔ ꯍꯧꯔꯛꯑꯣ ꯑꯋꯥꯡꯂꯩꯀꯥꯏꯒꯤ ꯀꯟꯖꯦꯅꯥ ꯍꯣꯏꯗꯣ ꯎꯝ ꯑꯩꯁꯨ ꯈꯔ ꯍꯧꯔꯛꯀꯦ ꯑꯗꯨꯗꯤ ꯁꯟꯗꯦ ꯁꯟꯗꯦ ꯆꯠꯂꯁꯤꯀꯣ

ꯍꯧꯖꯤꯛꯀꯥꯟꯁꯦ ꯅꯪ ꯌꯨꯝꯗ ꯀꯩꯀꯩ ꯇꯧꯔꯤꯒꯦ ꯍꯧꯖꯤꯛꯀꯥꯟꯁꯤꯕꯨ ꯌꯨꯝꯗ ꯀꯩꯀꯩ ꯇꯧꯔ ꯂꯦꯜꯂꯤꯒꯦ ꯎꯝ

ꯍꯣꯏ ꯍꯣꯏ ꯑꯗꯨꯗꯤ ꯃꯊꯪ ꯀꯩꯅꯣꯗꯨꯗ ꯍꯌꯦꯡꯁꯦ ꯆꯠꯊꯣꯛꯎꯔꯁꯦ ꯑꯗꯨꯒ ꯑꯩꯈꯣꯏꯁꯨ ꯁꯥꯟꯅꯕ ꯆꯠꯅꯕ ꯇꯧꯁꯦ